ꯑꯩꯅ ꯗꯥꯏꯅꯤꯡ ꯇꯦꯕꯜ ꯄꯥꯝꯗꯕꯩ ꯃꯔꯝꯗꯤ ꯗꯥꯏꯅꯤꯡ ꯇꯦꯕꯜ ꯂꯥꯛꯄꯗꯒꯤꯗꯤ ꯍꯥꯏꯗꯤ ꯏꯃꯨꯡꯁꯦ ꯑꯩꯒꯤ ꯆꯥꯛꯁꯪꯁꯦ ꯄꯤꯛꯄ ꯃꯇꯝꯗ ꯗꯥꯏꯅꯤꯡ ꯇꯦꯕꯜꯁꯤꯅ ꯂꯣꯏꯅ ꯈꯟꯖꯤꯜꯂꯦ ꯈꯟꯖꯤꯜꯂꯒ ꯗꯥꯏꯅꯤꯡ ꯇꯦꯕꯜꯁꯦ ꯍꯦꯛ ꯆꯥꯕꯗ ꯃꯤꯅ ꯏꯁꯇꯦꯟꯗꯔ ꯑꯃꯒꯤ ꯋꯥꯈꯜ ꯈꯜꯂꯦ ꯗꯥꯏꯅꯤꯡ ꯇꯦꯕꯜꯁꯦ ꯐꯖꯅ ꯊꯝꯒꯦ ꯍꯣꯠꯅꯔꯁꯨ ꯃꯤ ꯑꯃ ꯂꯥꯛꯑꯒ ꯄꯣꯠ ꯑꯃ ꯍꯦꯛ ꯊꯝꯖꯤꯜꯂꯝꯕ ꯑꯩꯅ ꯏꯟꯁꯥꯡ ꯊꯥꯡꯊꯕꯒ ꯑꯣꯏꯔꯣ ꯏꯁꯥꯡ ꯁꯥꯡꯕ ꯗꯥꯏꯅꯤꯡ ꯇꯦꯕꯜ ꯃꯊꯛꯇ ꯊꯝꯕ ꯃꯐꯝꯗ ꯏꯀꯨꯠ ꯀꯨꯠꯁꯤꯟꯒꯨꯝꯕ ꯏꯃꯣꯠ ꯍꯥꯏꯗꯤ ꯃꯩꯗꯨꯒꯤ ꯃꯅꯤꯜꯅ ꯃꯩ ꯀꯩꯅꯣꯗ ꯁꯤꯡꯗ ꯊꯣꯡꯉꯨꯔꯒ ꯗꯥꯏꯅꯤꯡ ꯇꯦꯕꯜ ꯊꯝꯕ ꯃꯇꯃꯗꯁꯨ ꯏꯃꯨꯡ ꯃꯨꯁꯤꯜꯂꯦ ꯐꯖꯗ꯭ꯔꯦ ꯑꯗꯨꯅ ꯗꯥꯏꯅꯤꯡ ꯇꯦꯕꯜꯁꯦ ꯁꯨꯝ ꯆꯥꯁꯤꯜꯂꯛꯄ ꯐꯔꯛꯇꯕ ꯀ꯭ꯋꯥꯂꯤꯇꯤ ꯐꯠꯇꯕꯅ ꯑꯩꯈꯣꯏꯅ ꯆꯥꯛ ꯆꯥꯔꯤꯉꯩꯗ ꯎꯒꯤ ꯗꯥꯏꯅꯤꯡ ꯇꯦꯕꯜꯁꯦ ꯑꯇꯦꯛꯄ ꯈꯣꯠꯄ ꯂꯥꯛꯑꯦ ꯑꯗꯨꯅ ꯑꯩꯅ ꯗꯥꯏꯅꯤꯡ ꯇꯦꯕꯜꯁꯦ ꯄꯥꯝꯗꯕꯅꯤ